ꯌꯣꯒꯗ ꯑꯩꯅ ꯈ꯭ꯋꯥꯏꯗꯒꯤ ꯄꯥꯝꯖꯕ ꯄꯣꯁꯁꯤꯡ ꯑꯗꯨꯗꯤ ꯇ꯭ꯔꯤ ꯄꯣꯁ ꯂꯨꯀꯥꯁ ꯄꯣꯁ ꯑꯃꯗꯤ ꯇ꯭ꯔꯥꯏꯡꯒꯜ ꯄꯣꯁ ꯋꯥꯔꯤꯌꯔ ꯄꯣꯁ ꯍꯥꯏꯔꯤꯕ ꯄꯣꯁꯁꯤꯡ ꯑꯁꯤ ꯑꯩꯅ ꯌꯥꯝ ꯄꯥꯝꯖꯩ ꯃꯔꯝꯗꯤ ꯈ꯭ꯋꯥꯡ ꯅꯥꯕ ꯑꯗꯒꯤ ꯁꯩꯌꯦꯡ ꯅꯥꯕ ꯊꯕꯥꯛ ꯅꯥꯕ ꯌꯥꯡꯂꯦꯟ ꯁꯔꯨ ꯅꯥꯕ ꯀꯣꯛ ꯆꯤꯛꯄ ꯑꯃꯗꯤ ꯈꯣꯡ ꯈꯨꯠ ꯁꯤꯗꯕ ꯑꯁꯤꯒꯨꯝꯕ ꯃꯌꯥꯝꯗꯒꯤ ꯍꯥꯏꯔꯤꯕ ꯄꯣꯁꯁꯤꯡ ꯑꯁꯤ ꯇꯧꯔꯒꯗꯤ ꯉꯥꯛꯊꯣꯛꯄ ꯉꯝꯃꯤ